ꯑꯥ ꯍꯜꯂꯣ ꯍꯣꯏ ꯃꯥꯟꯅꯦ ꯃꯥꯟꯅꯦ ꯍꯣꯏ ꯑꯩꯈꯣꯏꯒꯤ ꯁꯣꯔꯨꯝꯗ ꯂꯩꯕꯁꯦ ꯍꯧꯖꯤꯛ ꯍꯧꯖꯤꯛ ꯂꯩꯕꯁꯦ ꯀ꯭ꯔꯦꯇꯥ ꯑꯃ ꯂꯩꯔꯦ ꯕ꯭ꯔꯤꯖꯥ ꯑꯃ ꯂꯩꯔꯦ ꯑꯗꯨꯒ ꯁ꯭ꯋꯤꯐ ꯑꯃ ꯂꯩꯔꯦ ꯑꯗꯨꯒ ꯃꯍꯤꯟꯗ꯭ꯔꯥ ꯑꯦꯛꯁ ꯌꯨ ꯚꯤ ꯂꯩꯌꯦ ꯀꯔꯤ ꯀꯔꯤ ꯀꯔꯝꯕ ꯃꯣꯗꯦꯜ ꯄꯥꯝꯕꯒꯦ ꯀ꯭ꯔꯦꯇꯥꯃꯛ ꯀꯂꯔ ꯂꯩꯕꯁꯤ ꯕ꯭ꯂꯦꯛꯇ ꯑꯃ ꯂꯩꯌꯦ ꯋꯥꯏꯠꯇ ꯑꯃ ꯂꯩꯔꯦ ꯑꯗꯨꯒ ꯅꯦꯕꯤ ꯕ꯭ꯂꯨꯗ ꯑꯃ ꯂꯩꯌꯦ ꯀꯂꯔ ꯕꯣꯟꯗ ꯑꯃ ꯂꯩꯌꯦ ꯕ꯭ꯂꯦꯛꯇꯣ ꯑꯗꯨ ꯀ꯭ꯔꯦꯇꯥ ꯀ꯭ꯔꯦꯇꯥ ꯍꯥꯏꯕꯁꯦ ꯀꯔꯤ ꯀꯔꯤ ꯃꯣꯗꯦꯜ ꯄꯥꯝꯕ꯭ꯔꯥꯀꯣ ꯐꯥꯏꯕ ꯑꯦꯛꯁ ꯍꯣꯏ ꯂꯩꯒꯅꯤ ꯐꯥꯏꯕ ꯑꯦꯛꯁꯇꯤ ꯎꯝ ꯎꯝ ꯍꯥꯟꯅ ꯄ꯭ꯔꯤ ꯑꯣꯗꯔ ꯇꯧꯗ꯭ꯔꯗꯤ ꯐꯪꯂꯣꯏ ꯍꯥꯏꯕꯗꯤ ꯑꯩꯈꯣꯏꯁꯨ ꯁꯣꯔꯨꯝꯁꯦ ꯌꯥꯝ ꯆꯥꯎꯅ ꯐꯝꯗꯕꯅꯤꯅꯀꯣ ꯑꯥ ꯑꯥ ꯃꯤꯡꯒ ꯂꯩꯐꯝ ꯑꯝꯇꯪ ꯍꯥꯏꯕꯤꯔꯛꯀꯦꯔꯥ ꯑꯗꯨꯗꯤ ꯎꯝ ꯐꯣꯟ ꯅꯝꯕꯔꯁꯦ ꯑꯁꯤꯒꯤ ꯐꯣꯟ ꯅꯝꯕꯔꯁꯤꯅ ꯑꯗꯨꯝ ꯍꯥꯞꯂꯁꯨ ꯌꯥꯔꯅꯤꯀꯣ ꯑꯥ ꯑꯗꯨ ꯑꯣꯏꯔꯗꯤ ꯍꯧꯖꯤꯛꯀꯤ ꯀ꯭ꯔꯦꯇꯥ ꯕ꯭ꯂꯦꯛꯇ ꯍꯥꯏꯕꯅꯦꯀꯣ ꯍꯣꯏ ꯍꯣꯏ ꯒ꯭ꯔꯦ ꯆꯪꯕꯁꯨ ꯂꯩꯌꯦ ꯅꯦꯕꯤ ꯕ꯭ꯂꯨ ꯈꯔ ꯄꯤꯌꯣꯔ ꯕ꯭ꯂꯦꯛ ꯑꯣ ꯌꯥꯅꯤ ꯌꯥꯅꯤ ꯍꯣꯏ ꯑꯗꯣ ꯉꯁꯤ ꯄ꯭ꯔꯤ ꯑꯣꯗꯔ ꯇꯧꯔꯕꯅꯤꯅ ꯍꯞꯇꯥ ꯑꯃꯒꯤ ꯃꯅꯨꯡꯗ ꯑꯗꯨꯝ ꯌꯧꯔꯛꯀꯅꯤꯀꯣ ꯁꯣꯔꯨꯝ ꯁꯣꯔꯨꯝ ꯌꯧꯔꯛꯄ ꯃꯇꯝꯗ ꯁꯤꯒꯤ ꯅꯝꯕꯔꯁꯤꯗ ꯑꯗꯨꯝ ꯀꯣꯜ ꯇꯧꯖꯔꯛꯀꯦ